ꯄꯨꯟꯁꯤꯗ ꯑꯩꯅ ꯈ꯭ꯋꯥꯏꯗꯒꯤ ꯃꯒꯨꯟ ꯂꯩꯅ ꯂꯧꯕꯗꯤ ꯂꯝꯆꯠ ꯁꯥꯖꯠ ꯑꯁꯤꯅꯤ ꯍꯥꯟꯅꯒꯤ ꯑꯍꯜ ꯂꯃꯟꯁꯤꯡꯅ ꯇꯥꯛꯄꯤꯔꯝꯃꯤ ꯃꯗꯨꯗꯨ ꯐꯅ ꯌꯥꯝꯅ ꯄꯩꯁꯥ ꯄꯥꯏꯔꯕꯁꯨ ꯐꯅ ꯌꯥꯝꯅ ꯏꯅꯥꯛ ꯈꯨꯜꯂꯕꯁꯨ ꯐꯅ ꯌꯥꯝꯅ ꯃꯤ ꯂꯩꯔꯕꯁꯨ ꯂꯝꯆꯠ ꯁꯥꯖꯠ ꯑꯁꯤ ꯌꯥꯎꯗ꯭꯭ꯔꯕꯗꯤ ꯆꯟꯅꯐꯝ ꯂꯩꯇꯦ ꯂꯝꯆꯠ ꯁꯥꯖꯠ ꯑꯁꯤꯅ ꯂꯝ ꯑꯃꯗ ꯆꯠꯂꯕꯁꯨ ꯑꯃꯗ ꯆꯠꯂꯕꯁꯨ ꯂꯝꯆꯠ ꯁꯥꯖꯠ ꯑꯁꯤꯅ ꯑꯩꯈꯣꯏꯗ ꯆꯠꯂꯨ ꯆꯠꯂꯨꯕ ꯈꯨꯗꯤꯡꯃꯛꯇ ꯃꯤꯅꯁꯨ ꯌꯥꯝꯅ ꯅꯨꯡꯁꯤꯕꯤ ꯃꯤꯅꯁꯨ ꯌꯥꯝꯅ ꯗꯤꯁꯤꯄ꯭ꯂꯤꯟ ꯂꯩꯅ ꯇꯧꯏ ꯃꯗꯨꯕꯨ ꯑꯩꯈꯣꯏꯅ ꯂꯝꯆꯠ ꯁꯥꯖꯠ ꯑꯁꯤꯕꯨ ꯑꯩꯅ ꯌꯥꯝꯅ ꯂꯨꯝꯅ ꯂꯧꯖꯩ